ꯌꯣꯒ ꯍꯧꯅꯕꯒꯤ ꯆꯥꯅꯕ ꯆꯍꯤꯁꯦ ꯑꯩ ꯆꯞ ꯆꯥꯅꯗꯤ ꯑꯀꯨꯞꯄ ꯃꯔꯣꯜꯁꯦ ꯑꯩ ꯈꯪꯖꯗ꯭ꯔꯦ ꯑꯩ ꯏꯁꯥꯃꯛ ꯌꯣꯒ ꯁꯥꯟꯅꯕ ꯃꯤꯑꯣꯏꯗꯤ ꯅꯠꯆꯗꯦ ꯑꯗꯨꯕꯨ ꯅꯍꯥ ꯑꯣꯏꯔꯤꯉꯩꯗ ꯌꯣꯒ ꯁꯥꯟꯅꯕ ꯑꯁꯦ ꯑꯁꯤꯅ ꯑꯩꯈꯣꯏꯒꯤ ꯁꯤꯡꯂꯤ ꯅꯥꯎꯔꯤꯒꯤ ꯃꯄꯥꯡꯒꯜ ꯀꯟꯈꯠꯍꯟꯒꯅꯤ ꯍꯥꯏꯅ ꯑꯩꯅ ꯑꯗꯨꯝ ꯈꯟꯖꯩ ꯑꯗꯨꯗꯁꯨ ꯅꯠꯇꯅ ꯏꯁꯥ ꯏꯎ ꯐꯕ ꯑꯗꯨꯒ ꯄꯨꯟꯁꯤ ꯅꯨꯡꯁꯥꯡꯕ ꯄꯨꯟꯁꯤ ꯑꯃ ꯑꯣꯏꯒꯅꯤ ꯍꯥꯏꯅ ꯑꯩ ꯑꯗꯨꯝ ꯅꯤꯡꯖꯩ